ꯃꯤꯁꯀꯟꯁꯦꯞꯁꯟ ꯍꯥꯏꯔꯒꯗꯤ ꯑꯩꯈꯣꯏꯒꯤ ꯃꯅꯤꯄꯨꯔꯤ ꯂꯣꯟꯁꯤ ꯑꯩꯈꯣꯏ ꯆꯥꯏꯅꯤꯖꯀꯤ ꯃꯔꯣꯜ ꯃꯥꯜꯂꯦ ꯍꯥꯏꯅ ꯈꯟꯕꯒꯨꯝꯕ ꯑꯗꯒ ꯉꯥꯡꯕꯗ ꯋꯥꯕ ꯃꯁꯤ ꯇꯧꯕꯤꯔꯣꯏꯗꯕꯅꯤ ꯃꯁꯤ ꯐꯖꯅ ꯇꯝꯃꯒꯗꯤ ꯐꯖꯅ ꯑꯗꯨꯝ ꯈꯪꯕꯅꯤ ꯃꯌꯥꯝꯅ ꯂꯥꯟꯅ ꯁꯟꯗꯣꯛꯄꯤꯔꯣꯏꯗꯕꯅꯤ